ꯍꯜꯂꯣ ꯑꯥ ꯍꯣꯏ ꯍꯣꯏ ꯍꯣꯏ ꯃꯥꯟꯅꯦ ꯀꯔꯤ ꯂꯧꯒꯦ ꯍꯥꯏꯕ꯭ꯔꯣ ꯀꯔꯝꯕꯅꯣꯀꯣ ꯑꯥ ꯐꯤꯖꯣꯜ ꯑꯥꯎꯠꯐꯤꯠꯇ ꯍꯥꯞꯄꯨꯔꯥ ꯐꯣꯔꯃꯦꯜꯔ ꯅꯠꯇ꯭ꯔꯒ ꯁ꯭ꯀꯨꯜꯗ ꯍꯥꯞꯄꯒꯤꯔꯥ ꯑꯣ ꯑꯉꯥꯡ ꯍꯥꯏꯕꯗꯤ ꯅꯨꯄꯤꯔꯥ ꯅꯨꯄꯥꯔꯀꯣ ꯑꯥ ꯑꯉꯥꯡꯗꯨ ꯅꯨꯄꯥ ꯑꯗꯨꯒ ꯑꯍꯟꯗꯨꯅ ꯑꯣ ꯑꯍꯟꯗꯨꯅ ꯅꯨꯄꯤ ꯑꯗꯨ ꯑꯣꯏꯔꯗꯤ ꯁ꯭ꯀꯨꯜ ꯁꯨꯁ ꯍꯥꯏꯕꯗꯤ ꯕ꯭ꯂꯦꯛꯔ ꯋꯥꯏꯠꯔ ꯑꯗꯨ ꯕ꯭ꯂꯦꯛ ꯑꯣꯏꯔꯗꯤ ꯀꯔꯝꯕꯗꯨꯅ ꯄꯥꯝꯕ꯭ꯔꯥ ꯂꯤꯕꯔꯇꯤꯒ ꯕꯥꯇꯥ ꯂꯩꯕꯅꯦ ꯑꯥ ꯕꯥꯇꯥꯅ ꯂꯧꯒꯦ ꯍꯥꯏꯔꯗꯤ ꯑꯍꯟꯒꯤꯗꯤ ꯕꯥꯇꯥ ꯂꯧꯕꯗꯤ ꯂꯧꯕ ꯌꯥꯏ ꯑꯗꯨꯕꯨ ꯑꯉꯥꯡꯗꯨ ꯑꯉꯥꯡꯗꯨ ꯆꯍꯤ ꯀꯌꯥꯔ ꯃꯔꯤ ꯑꯣꯏꯔꯗꯤ ꯑꯉꯥꯡꯒꯤꯗꯤ ꯆꯍꯤ ꯃꯔꯤꯒꯤꯗꯤ ꯕꯥꯇꯥ ꯂꯩꯇꯦꯅꯦ ꯑꯗꯨ ꯂꯤꯕꯔꯇꯤ ꯅꯠꯇ꯭ꯔꯗꯤ ꯌꯥꯕ꯭ꯔꯥ ꯑꯗꯨ ꯑꯗꯨ ꯑꯣꯏꯔꯗꯤ ꯎꯝ ꯑꯗꯨꯝ ꯂꯤꯕꯔꯇꯤ ꯂꯤꯕꯔꯇꯤ ꯆꯍꯤ ꯃꯔꯤꯒꯤ ꯂꯤꯕꯔꯇꯤꯗꯨ ꯁꯥꯏꯖ ꯁꯥꯏꯖ ꯊ꯭ꯔꯤ ꯐꯣꯔ ꯌꯥꯔꯅꯤꯀꯣ ꯑꯣ ꯑꯣ ꯍꯣꯏ ꯍꯣꯏ ꯑꯗꯨ ꯑꯣꯏꯔꯗꯤ ꯑꯉꯥꯡꯒꯤꯗꯨ ꯂꯤꯕꯔꯇꯤ ꯑꯣꯏꯅ ꯄꯥꯏꯔꯣ ꯑꯗꯨꯒ ꯑꯍꯟꯒꯤꯗꯨꯅ ꯕꯥꯇꯥ ꯑꯣꯏꯅ ꯄꯥꯏꯔꯣꯀꯣ ꯑꯦ ꯅꯥꯏꯟꯇꯤꯟ ꯇ꯭ꯋꯦꯟꯇꯤ ꯑꯣꯏꯔꯗꯤ ꯕꯥꯇꯥ ꯕꯥꯇꯥ ꯁꯥꯏꯖ ꯅꯝꯕꯔ ꯁꯥꯏꯖ ꯀꯨꯝꯕ ꯌꯥꯒꯗꯕ ꯃꯥꯜꯂꯦ ꯑꯗꯨ ꯑꯥ ꯀꯔꯤ ꯍꯥꯏꯕ ꯍꯣꯏ ꯍꯣꯏ ꯍꯣꯏ ꯑꯗꯨ ꯂꯤꯕꯔꯇꯤꯒꯤꯗꯤ ꯑꯉꯥꯡꯒꯤꯅꯤꯅ ꯇꯨ ꯍꯟꯗ꯭ꯔꯦꯗ ꯉꯥꯛꯇ ꯑꯣꯏꯒꯅꯤ ꯑꯗꯨꯒ ꯑꯍꯟꯒꯤ ꯕꯥꯇꯥꯗꯨꯅ ꯋꯥꯟ ꯊꯥꯎꯖꯟ ꯊ꯭ꯔꯤ ꯍꯟꯗ꯭ꯔꯦꯗꯇꯒꯤ ꯇꯥꯕ ꯉꯝꯂꯣꯏ ꯍꯣꯏ ꯑꯩꯈꯣꯏꯁꯨ ꯑꯗꯨꯝ ꯎꯝ ꯍꯣꯜ ꯁꯦꯜꯒꯤ ꯃꯃꯜ ꯑꯣꯏꯈ꯭ꯔꯦ ꯑꯗꯨꯗꯤ ꯌꯥꯝ ꯍꯟꯊꯥꯕꯤꯈ꯭ꯔꯦ ꯅꯣꯏ ꯅꯪ ꯑꯩꯈꯣꯏꯒꯤꯗꯤ ꯎꯝ ꯅꯨꯡꯇꯤ ꯀꯁꯇꯃꯔꯅꯤꯅ ꯑꯗꯨꯝ ꯌꯥꯝ ꯇꯥꯕꯤꯈ꯭ꯔꯦ ꯑꯗꯨ ꯑꯩꯗꯤ ꯑꯩ ꯄꯦꯛꯀꯤꯡ ꯇꯧꯔꯒ ꯊꯥꯕꯤꯒꯦꯀꯣ ꯍꯣꯝ ꯗꯦꯂꯤꯕꯔꯤ ꯑꯣꯏꯅ ꯍꯣꯏ ꯍꯣꯏ ꯅꯪ ꯂꯣꯀꯦꯁꯟ ꯊꯥꯕꯤꯔꯝꯃꯣ ꯑꯗꯨꯒ ꯐꯣꯟ ꯅꯝꯕꯔ ꯆꯠꯄꯗꯣ ꯊꯥꯕꯤꯔꯝꯃꯣ ꯑꯗꯨꯒ ꯑꯩ ꯑꯥ ꯑꯥ ꯈꯣꯡꯎꯞꯇꯣ ꯊꯥꯈ꯭ꯔꯕ ꯃꯇꯨꯡꯗ ꯑꯩ ꯀꯣꯜ ꯇꯧꯕꯤꯒꯦ ꯑꯗꯨꯒ ꯅꯪ ꯄꯥꯏꯕ ꯂꯥꯛꯑꯣ ꯍꯣꯏ ꯍꯣꯏ ꯑꯗꯨꯗꯤ ꯌꯥꯝ ꯅꯨꯡꯉꯥꯏꯖꯔꯦ ꯑꯗꯨꯒ ꯃꯇꯨꯡꯗꯁꯨ ꯑꯗꯨꯝ ꯑꯥ ꯁꯤꯗꯒꯤ ꯂꯧꯕꯤꯎꯀꯣ ꯌꯥꯝ ꯅꯨꯡꯉꯥꯏꯖꯔꯦ ꯑꯗꯨꯗꯤ